ꯆꯤꯡꯃꯤꯒꯤ ꯑꯩꯈꯣꯏꯒꯤ ꯌꯥꯝꯅ ꯃꯔꯨ ꯑꯣꯏꯕ ꯍꯥꯏꯔꯒꯗꯤ ꯍꯥꯟꯅ ꯀꯜꯆꯔꯦꯜꯒꯤ ꯃꯔꯨ ꯑꯣꯏꯕ ꯍꯩꯔꯤꯇꯦꯖ ꯍꯥꯏꯕꯗꯤ ꯏꯄꯨ ꯏꯄꯨꯁꯤꯡꯅ ꯊꯥꯏꯅꯒꯤ ꯏꯄꯨ ꯏꯕꯣꯛ ꯈꯣꯏꯅ ꯊꯝꯕꯤꯔꯝꯕ ꯇꯧꯕꯤꯔꯝꯕ ꯇꯝꯕꯤꯔꯝꯕ ꯐꯅꯦꯛ ꯁꯥꯕ ꯂꯤꯛ ꯁꯥꯕ ꯂꯨꯍꯣꯡꯕꯗ ꯌꯥꯝ ꯏꯝꯄꯣꯔꯇꯦꯟ ꯑꯣꯏꯕ ꯐꯅꯦꯛꯀ ꯁꯦꯠꯄ ꯌꯥꯕ ꯂꯤꯛ ꯑꯗꯨꯃꯥꯏꯅ ꯁꯥꯕ ꯑꯗꯨꯒꯨꯝꯕꯁꯦ ꯌꯥꯝ ꯄꯥꯝꯃꯨꯏꯌꯦ ꯑꯗꯨꯒ ꯐꯅꯦꯛꯁꯨ ꯃꯣꯏꯅ ꯏꯅꯧ ꯅꯧꯅ ꯄꯨꯊꯣꯛꯑꯒ ꯗꯤꯖꯥꯏꯟꯒꯨꯝꯕ ꯄꯨꯊꯣꯛꯑꯒ ꯃꯣꯏꯅ ꯁꯥꯏꯌꯦ ꯑꯗꯨꯒꯨꯝꯕꯗꯣ ꯌꯥꯝ ꯄꯥꯝꯃꯨꯏꯌꯦ ꯍꯧꯖꯤꯛ ꯖꯦꯅꯦꯔꯦꯁꯟ ꯌꯦꯡꯕ ꯀꯥꯟꯗ ꯌꯥꯝꯅ ꯃꯥꯡꯉꯛꯈ꯭ꯔꯦ ꯐꯅꯦꯛ ꯁꯥꯕꯁꯨ ꯍꯟꯊꯈ꯭ꯔꯦ ꯍꯩꯇ꯭ꯔꯦ ꯑꯗꯨꯒ ꯂꯤꯛ ꯁꯥꯕꯁꯨ ꯍꯩꯇ꯭ꯔꯦ ꯑꯗꯨꯅ ꯑꯁꯤꯒꯨꯝꯕ ꯊꯥꯏꯅꯒꯤ ꯊꯝꯕꯤꯔꯝꯕ ꯄꯣꯠ ꯀꯜꯆꯔꯦꯜꯒꯤ ꯑꯣꯏꯕ ꯔꯤꯁ ꯊꯥꯏꯅꯗꯤ ꯔꯤꯁ ꯀꯜꯆꯔ ꯑꯣꯏꯔꯝꯕꯅꯦ ꯑꯗꯨ ꯍꯧꯖꯤꯛꯁꯨ ꯑꯗꯨꯃꯥꯏꯅ ꯑꯣꯏꯍꯟꯅꯤꯡꯉꯦ ꯀꯔꯤꯒꯤꯔꯥ ꯊꯥꯏꯅꯒꯤ ꯏꯄꯨ ꯏꯕꯣꯛ ꯈꯣꯏꯅ ꯊꯝꯕꯤꯔꯝꯕꯁꯦ ꯃꯥꯡꯍꯟꯅꯤꯡꯗꯦ ꯍꯩꯍꯟꯅꯤꯡꯉꯤ ꯑꯗꯨꯒ ꯑꯁꯤꯒꯤ ꯄꯣꯠ ꯆꯩꯁꯤꯡꯁꯦ ꯑꯩꯅ ꯑꯩꯅ ꯃ꯭ꯌꯨꯖꯝꯗ ꯄ꯭ꯔꯤꯖꯔꯚ ꯇꯧꯔꯒ ꯊꯝꯅꯤꯡꯉꯦ ꯅꯧꯅ ꯍꯧꯔꯛꯂꯤꯕ ꯖꯦꯅꯦꯔꯦꯁꯟ ꯈꯣꯏꯅꯁꯨ ꯈꯪꯅꯤꯡꯉꯥꯏ ꯍꯩꯍꯟꯅꯤꯡꯉꯦ ꯑꯗꯨꯒ ꯂꯣꯏꯅꯃꯛꯇ ꯇꯝꯍꯟꯅꯤꯡꯉꯦ ꯑꯩꯈꯣꯏꯒꯤ ꯀꯜꯆꯔꯁꯦ ꯑꯩ ꯃꯥꯡꯍꯟꯅꯤꯡꯗꯦ